ꯑꯩꯅ ꯃꯅꯤꯄꯨꯔꯒꯤ ꯃꯄꯥꯟꯗ ꯆꯠꯊꯣꯛ ꯆꯠꯁꯤꯟ ꯇꯧꯕ ꯍꯥꯏ ꯇꯥꯔꯒ ꯈꯦꯟꯅꯕ ꯃꯌꯥꯝ ꯑꯃ ꯂꯩꯈ꯭ꯔꯦ ꯑꯍꯥꯝꯕꯗ ꯆꯤꯟꯖꯥꯛꯁꯤꯃ ꯑꯩꯈꯣꯏꯒꯤ ꯃꯅꯤꯄꯨꯔꯒ ꯑꯇꯣꯞꯄ ꯃꯐꯝꯒ ꯄꯨꯔꯥ ꯀꯟꯇ꯭ꯔꯥꯁ ꯆꯠꯂꯦ ꯑꯩꯈꯣꯏꯒꯤꯅ ꯆꯥꯛ ꯐꯖꯅ ꯆꯥꯏ ꯃꯣꯏꯒꯤꯅ ꯇꯟꯅ ꯅꯝꯅ ꯆꯥꯕꯒꯨꯝꯕ ꯑꯗꯨꯃꯥꯏꯅ ꯑꯌꯥꯝꯕꯅ ꯑꯣꯏ ꯇꯧꯋꯤ ꯑꯗꯒꯤ ꯏꯟꯖꯥꯡꯁꯨ ꯃꯍꯥꯎ ꯂꯣꯏꯅ ꯈꯦꯟꯅꯩ ꯑꯗꯨꯒ ꯈ꯭ꯋꯥꯏꯗꯒꯤ ꯅꯨꯉꯥꯏꯇꯕ ꯑꯃꯅ ꯍꯥꯏꯔꯒꯅ ꯑꯩꯈꯣꯏꯅ ꯊꯨꯡꯉꯨꯕꯗ ꯁ꯭ꯇꯦꯁꯟꯁꯦ ꯗꯥꯔꯖꯂꯤꯡꯒ ꯁꯤꯀꯤꯝꯒꯒꯤ ꯍꯣꯇꯦꯜ ꯊꯨꯡꯕ ꯃꯇꯝꯗ ꯃꯣꯏ ꯃꯐꯝ ꯑꯅꯤ ꯆꯤꯡꯒꯤ ꯂꯝ ꯑꯣꯏꯕꯅ ꯑꯌꯥꯝꯕꯅ ꯏꯁꯤꯡꯁꯦ ꯌꯥꯝ ꯋꯥꯏ ꯏꯁꯤꯡꯁꯤꯗꯤ ꯐꯖꯅ ꯋꯥꯔꯦ ꯏꯁꯤꯡꯁꯦ ꯃꯣꯏ ꯑꯌꯨꯛ ꯅꯨꯡꯙꯤꯟꯗ ꯃꯤꯆꯤꯟꯕꯅ ꯃꯔꯝ ꯑꯣꯏꯔꯒ ꯏꯁꯤꯡ ꯊꯥꯗꯦ ꯑꯗ ꯅꯨꯡꯗꯥꯡꯗ ꯑꯍꯤꯡꯗ ꯏꯁꯤꯡ ꯊꯥꯔꯦ ꯑꯗꯨꯅ ꯏꯁꯤꯡ ꯉꯥꯏꯅꯕ ꯍꯣꯠꯅꯕꯗ ꯑꯩꯈꯣꯏ ꯍꯥꯏꯕꯗꯤ ꯁꯤꯖꯤꯟꯅꯅꯕ ꯕꯥꯠꯔꯨꯝꯒꯤ ꯀꯩꯒꯤ ꯑꯣꯏꯕꯗ ꯑꯋꯥꯕꯃ ꯑꯣꯏ ꯏꯪꯘ꯭ꯔꯕ ꯃꯐꯝ ꯁꯤꯀꯤꯝꯁꯤꯗ ꯑꯩꯈꯣꯏ ꯏꯁꯤꯡ ꯑꯁꯥꯕꯒꯤ ꯄꯨꯔꯥ ꯄ꯭ꯔꯣꯕ꯭ꯂꯦꯝ ꯂꯩ ꯏꯁꯤꯡ ꯑꯁꯥꯕ ꯐꯪꯗꯗꯅ ꯑꯗꯒꯤ ꯌꯥꯝꯅ ꯑꯋꯥꯕꯃ ꯃꯥꯌꯣꯛꯅꯈꯤ ꯃꯩꯁꯨ ꯅꯨꯉꯥꯏꯇꯦ ꯏꯁꯤꯡꯁꯨ ꯅꯨꯉꯥꯏꯇꯦ ꯃꯔꯨ ꯑꯣꯏꯅ ꯑꯗꯨꯒ ꯆꯥꯕ ꯊꯛꯄꯒꯤꯕꯨꯗꯤ ꯑꯗꯨꯝ ꯑꯩꯈꯣꯏꯅ ꯑꯦꯗꯖꯁ ꯇꯧꯔꯒ ꯃꯈꯟ ꯃꯈꯟ ꯆꯥꯏ ꯍꯥꯏꯋꯕꯗꯨꯅꯤ